ꯍꯟꯗꯛ ꯅꯤꯌꯨ ꯌꯥꯔꯒꯤ ꯑꯣꯐꯔꯅꯦꯅ ꯑꯩ ꯐꯣꯜ ꯑꯃ ꯂꯧꯖꯔꯨꯕꯅꯤ ꯑꯗꯣ ꯐꯣꯜꯁꯤ ꯆꯥꯔꯖ ꯇꯧꯕꯁꯨ ꯌꯥꯝ ꯇꯞꯄ ꯍꯥꯏꯇꯥꯔꯦ ꯑꯗꯨꯒ ꯐꯪꯁꯟꯁꯨ ꯌꯥꯝ ꯂꯨꯝꯕ ꯑꯗꯩꯗꯤ ꯐꯣꯟꯁꯤ ꯅꯨꯡꯉꯥꯏꯒꯗ꯭ꯔꯥ ꯈꯜꯂꯒ ꯂꯧꯖꯔꯨꯕꯅꯦ ꯐꯣꯟꯁꯤ ꯃꯃꯤꯡꯗꯤ ꯔꯤꯑꯦꯜꯃꯤ ꯅꯥꯔꯖꯣ ꯇ꯭ꯋꯦꯟꯇꯤ ꯑꯦ ꯍꯥꯏꯇꯥꯔꯦ ꯑꯗꯣ ꯁꯤꯖꯤꯟꯅꯕꯗ ꯌꯥꯝꯅ ꯅꯨꯡꯉꯥꯏꯇꯕ ꯑꯩꯉꯣꯟꯗ ꯀꯝꯐꯣꯔꯇꯦꯕꯜ ꯑꯣꯏꯗꯕ ꯍꯥꯏꯇꯥꯔꯦ ꯑꯗꯨ ꯄꯣꯠꯁꯤꯒꯤ ꯃꯥꯒꯤ ꯔꯥꯝꯁꯨ ꯔꯥꯝ ꯁꯤꯛꯁ ꯃꯦꯃꯣꯔꯤ ꯁꯤꯛꯁꯇꯤ ꯐꯣꯔ ꯑꯣꯏꯅꯤ ꯍꯥꯏꯕ ꯑꯗꯣ ꯔꯥꯝꯅ ꯍꯦꯜꯂꯦ ꯑꯗꯨ ꯃꯦꯃꯣꯔꯤꯅ ꯋꯥꯟ ꯇ꯭ꯋꯦꯟꯇꯤ ꯑꯥꯏꯠ ꯑꯣꯏꯅꯤ ꯍꯥꯏꯕꯗꯨ ꯑꯣꯏꯗ꯭ꯔꯦ ꯃꯁꯤ ꯄꯣꯠꯁꯤ ꯑꯩꯉꯣꯟꯗꯗꯤ ꯌꯥꯝꯅ ꯅꯨꯡꯉꯥꯏꯇ꯭ꯔꯦ ꯑꯗꯨꯅ ꯆꯥꯔꯖꯔꯁꯨ ꯌꯥꯝ ꯇꯞꯄꯤ ꯃꯁꯤ ꯃꯇꯨꯡꯗꯗꯤ ꯃꯁꯤꯒꯤ ꯐꯣꯟ ꯑꯁꯦ ꯑꯩ ꯂꯧꯖꯔꯔꯣꯏꯑꯅ ꯋꯥꯈꯜꯗ ꯂꯦꯞꯆꯔꯦ ꯑꯗꯨꯅ ꯃꯁꯤ ꯐꯣꯜꯁꯤ ꯅꯈꯣꯏꯁꯨ ꯃꯇꯨꯡꯗꯤ ꯂꯧꯕꯤꯔꯒꯅꯨ